ꯑꯥ ꯑꯣꯖꯥ ꯀꯩꯅꯤ ꯑꯥ ꯑꯩ ꯈꯦꯇ꯭ꯔꯤꯗꯒꯤꯅꯤ ꯀꯩꯔꯛ ꯌꯧꯒꯗꯕꯅꯤ ꯑꯣꯖꯥ ꯑꯗꯣ ꯑꯣꯖꯥꯒꯤ ꯒꯥꯔꯤꯁꯤ ꯔꯤꯖꯥꯞ ꯑꯝꯇꯪ ꯇꯧꯒꯦ ꯇꯧꯕꯅꯤ ꯃꯃꯟ ꯑꯣꯖꯥ ꯑꯥ ꯑꯣꯖꯥ ꯀꯩꯔꯛ ꯌꯧꯕ ꯐꯥꯎ ꯊꯤꯟꯅꯕ ꯑꯗꯨꯃ ꯄꯣꯠ ꯆꯩ ꯈꯔꯃꯁꯨ ꯑꯗꯨꯝ ꯍꯥꯞꯄꯅꯤ ꯑꯩꯈꯣꯏꯒꯤ ꯕꯦꯟꯒꯨꯝꯕ ꯂꯩꯔꯒꯗꯤ ꯄꯥꯝꯃꯦ ꯑꯗꯨꯅ ꯍꯦꯟꯅ ꯕꯦꯟꯒꯨꯝꯕꯗꯣ ꯄꯥꯝꯃꯦ ꯑꯣꯖꯥ ꯒꯥꯔꯤꯁꯦ ꯑꯗꯨ ꯑꯣꯖꯥꯒꯤꯁꯤꯕꯨ ꯃꯃꯟꯁꯤꯕꯨ ꯀꯌꯥꯒꯨꯝꯕ ꯆꯠꯅꯒꯦ ꯈꯦꯇ꯭ꯔꯤꯗꯒꯤ ꯀꯩꯔꯛ ꯌꯧꯕ ꯐꯥꯎꯗ ꯚꯦꯟꯁꯤꯗ ꯑꯣꯖꯥꯒꯤꯁꯦ ꯑꯗꯨ ꯍꯥꯏꯐꯦꯠ ꯍꯪꯖꯒꯦꯅ ꯇꯧꯔꯛꯄꯅꯦ ꯑꯣꯖꯥꯒꯤꯗꯨꯕꯨ ꯃꯃꯟꯁꯤꯕꯨ ꯈꯔ ꯈꯖꯤꯛ ꯌꯦꯡꯕ ꯈꯣꯠꯄ ꯌꯥꯗ꯭ꯔꯕꯣ ꯀꯃꯥꯏ ꯇꯧꯕꯅꯣ ꯑꯣꯖꯥ ꯍꯟꯗꯛꯁꯤꯕꯨ ꯊꯥꯎ ꯇꯥꯡꯕꯒꯤꯔꯥ ꯃꯃꯟꯁꯤꯕꯨ ꯌꯥꯝꯅ ꯍꯦꯟꯒꯤꯕꯒꯨꯝ ꯋꯥꯈꯟꯁꯤꯗ ꯂꯩꯅꯦ ꯑꯣꯖꯥ ꯀꯔꯃꯥꯏ ꯇꯧꯕꯅꯣ ꯑꯣ ꯍꯣꯏ ꯍꯣꯏ ꯑꯣꯖꯥ ꯆꯠꯂꯁꯤ ꯑꯗꯨꯗꯤ ꯑꯣꯖꯥ ꯑꯩ ꯂꯣꯏꯁꯜꯂꯒ ꯂꯩꯖꯔꯝꯃꯒꯦ ꯑꯩꯒꯤ ꯍꯥꯟꯅꯒꯤ ꯈꯦꯇ꯭ꯔꯤꯒꯥꯎꯒꯤ ꯁꯤꯒꯤ ꯊꯣꯡ ꯑꯍꯥꯏꯕꯤꯒꯤꯗꯨꯗ ꯑꯩ ꯑꯗꯨꯝ ꯍꯥꯟꯅ ꯂꯩꯐꯝꯗꯨꯗ ꯑꯣꯖꯥꯅꯁꯨ ꯈꯪꯉꯤꯗꯨꯅꯤ ꯍꯥꯟꯅ ꯂꯩꯐꯝꯗꯨꯗ ꯂꯩꯖꯔꯝꯃꯒꯦ ꯑꯣꯖꯥꯅ ꯈꯤꯇꯪ ꯊꯨꯅ ꯂꯥꯛꯄꯤꯔꯣ ꯍꯨꯖꯤꯛ ꯑꯗꯨꯝ ꯆꯠꯅꯕ ꯑꯗꯨꯝ ꯇꯧꯔꯁꯤ ꯍꯣꯏ ꯍꯣꯏ ꯂꯦꯞꯇꯅ ꯑꯗꯨꯝ ꯑꯣꯖꯥꯅꯁꯨ ꯑꯥ ꯁꯤ ꯅꯝꯕꯔꯁꯤ ꯑꯗꯨꯝ ꯄꯥꯏꯒꯅꯤ ꯑꯗꯣ ꯑꯗꯨꯝ ꯂꯥꯛꯄꯤꯔꯣ ꯑꯣꯖꯥꯅ ꯑꯩ ꯑꯗꯨꯝ ꯂꯦꯞꯇꯅ ꯑꯗꯨꯝ ꯂꯩꯖꯔꯝꯃꯒꯦ ꯑꯣꯖꯥꯅ ꯍꯧꯖꯤꯛꯃꯛ ꯂꯥꯛꯀꯗꯕ ꯑꯣꯏꯔꯒꯗꯤ ꯑꯩꯁꯦ ꯈꯤꯇꯪ ꯊꯨꯅꯗꯤ ꯆꯠꯄꯗꯤ ꯄꯥꯝꯃꯤ ꯂꯤꯁꯤꯡ ꯑꯃꯒ ꯆꯥꯝꯃ꯭ꯔꯤ ꯐꯥꯎ ꯄꯤꯌꯣ ꯍꯥꯏꯕ ꯑꯣꯖꯥꯅ ꯍꯥꯏꯕꯗꯣ ꯑꯣ ꯍꯣꯏ ꯍꯣꯏ ꯂꯥꯛꯑꯣ ꯂꯥꯛꯑꯣ ꯑꯣꯖꯥ ꯎꯝ ꯑꯣ ꯌꯧꯔꯦ ꯑꯣꯖꯥ ꯀꯨꯝꯍꯧꯔꯒꯦ ꯑꯗꯨꯗꯤ ꯑꯣꯖꯥ ꯀꯔꯤꯅꯣ ꯚꯔꯥꯁꯤꯕꯨ ꯉꯁꯥꯏꯅ ꯑꯃ ꯍꯥꯏ ꯍꯧꯖꯤꯛꯅ ꯃꯃꯟ ꯑꯃ ꯍꯥꯏ ꯃꯃꯟꯁꯤꯕꯨ ꯑꯣꯖꯥꯅ ꯍꯧꯖꯤꯛꯅ ꯑꯃꯨꯛꯀ ꯍꯦꯟꯒꯠꯄꯤꯔꯤꯁꯤꯕꯨ ꯀꯃꯥꯏ ꯇꯧꯕꯅꯣ ꯑꯣꯖꯥ ꯑꯩꯗꯤ ꯅꯨꯡꯉꯥꯏꯇꯦ ꯑꯣꯖꯥꯅ ꯇꯧꯔꯤꯁꯤꯗꯤ ꯆꯨꯝꯗꯤ ꯆꯨꯝꯗꯦ ꯃꯃꯟꯁꯤ ꯉꯁꯥꯏꯅ ꯑꯃ ꯍꯥꯏ ꯍꯧꯖꯤꯛꯅ ꯑꯃ ꯍꯥꯏ ꯑꯣ ꯐꯔꯦ ꯑꯣꯖꯥ ꯑꯗꯣ ꯑꯗꯨꯝ ꯍꯥꯟꯅ ꯍꯥꯏꯅꯈꯤꯕ ꯃꯃꯟꯗꯨ ꯑꯗꯨꯝ ꯄꯤꯔꯒꯦ ꯁꯦ ꯁꯦ ꯁꯦ ꯁꯦ